ꯍꯜꯂꯣ ꯑꯣ ꯃꯤꯁꯀꯣꯜ ꯂꯩꯔꯝꯃꯦ ꯀꯔꯤ ꯂꯩꯒꯦ ꯑꯗꯨꯒꯤ ꯀꯣꯜ ꯕꯦꯛ ꯇꯧꯖꯔꯛꯄꯅꯦ ꯀꯔꯤ ꯁ꯭ꯇꯦꯠꯇꯒꯤ ꯑꯣꯏꯕꯤꯔꯕ ꯑꯣ ꯑꯩꯅ ꯍꯥꯏꯕꯗꯤ ꯑꯗꯣꯝꯅ ꯂꯥꯛꯄ ꯁ꯭ꯇꯦꯠꯇꯣ ꯗꯦꯂꯤꯗꯒꯤ ꯂꯥꯛꯄ꯭ꯔꯥ ꯀꯗꯥꯏꯗꯒꯤ ꯂꯥꯛꯀꯦ ꯍꯪꯖꯕꯅꯦ ꯑꯗꯨꯒ ꯍꯥꯏꯖꯔꯛꯀꯦ ꯑꯣ ꯑꯗꯨꯗꯤ ꯁꯤꯀꯤꯝꯒ ꯑꯩꯈꯣꯏꯒꯗꯤ ꯅꯛꯅꯔꯦ ꯑꯣ ꯀꯔꯝꯕ ꯐꯅꯦꯛꯅꯣ ꯃꯈꯜꯅꯣ ꯄꯥꯝꯕꯤꯔꯤꯁꯤꯕꯨ ꯁꯣꯝꯅ

ꯀꯦꯒꯦ ꯍꯥꯏꯕꯁꯤꯅ ꯑꯩꯈꯣꯏꯒꯤ ꯃꯨꯒꯥꯁꯤꯅ ꯃꯌꯨꯡꯁꯨ ꯃꯐꯦꯟꯁꯨ ꯂꯣꯏꯅ ꯁꯦꯝꯕ ꯉꯁꯥꯏ ꯊꯝꯕꯥꯜ ꯂꯩꯈꯣꯛꯇꯨꯅ ꯃꯁꯂꯥꯏ ꯀꯧꯕ ꯂꯪ ꯑꯃꯅ ꯁꯦꯝꯃꯦ ꯍꯧꯖꯤꯛꯀꯤꯁꯤꯅ ꯃꯨꯒꯥ ꯁꯤꯜꯛꯅ ꯁꯦꯝꯕ ꯑꯗꯨ ꯁꯤꯜꯛꯁꯦ ꯇꯣꯉꯥꯟꯕ ꯃꯈꯜ ꯑꯃꯅꯦ ꯑꯗꯨꯅ ꯁꯤꯒꯤꯁꯦ ꯈ꯭ꯋꯥꯡꯅꯁꯨ ꯆꯥꯏ ꯑꯗꯨꯒ ꯁꯝꯖꯦꯠꯅ ꯁꯥꯕꯗꯤ ꯈꯤꯇꯪ ꯐꯖꯕ ꯋꯥꯠꯂꯦ ꯑꯗꯨꯒ ꯈ꯭ꯋꯥꯡꯅ ꯁꯥꯕꯗꯤ ꯐꯖꯩ ꯑꯗꯨꯕꯨ ꯃꯃꯜꯁꯨ ꯑꯩꯈꯣꯏ ꯑꯗꯨꯝ ꯈꯔ ꯐꯖꯅ ꯂꯧꯅꯩ ꯍꯥꯏꯇꯥꯔꯦ ꯍꯧꯖꯤꯛꯇꯗꯤ ꯐꯤꯒꯦꯁꯦ ꯇꯣꯏꯟꯇꯤ ꯐꯥꯏꯞ ꯊꯥꯎꯖꯟ ꯑꯗꯨꯗꯒꯤ ꯃꯣꯔ ꯗꯦꯟ ꯇꯣꯏꯟꯇꯤ ꯐꯥꯏꯞꯁꯨ ꯍꯦꯟꯕ ꯌꯥꯎꯏ ꯑꯗꯨꯒ ꯃꯦꯛꯁꯤꯃꯝꯗ ꯇ꯭ꯋꯦꯟꯇꯤ ꯁ꯭ꯋꯥꯏꯒꯤ ꯆꯥꯡꯗ ꯂꯩꯔꯦ ꯃꯥꯅꯕ ꯐꯤꯒꯦ ꯍꯥꯏꯔꯒꯁꯨꯀꯣ ꯃꯆꯨꯗꯣ ꯂꯥꯛꯄ ꯃꯇꯝꯗ ꯉꯁꯥꯏꯒꯤ ꯁꯪꯉꯤꯕ ꯃꯆꯨꯗꯨꯒꯤꯅꯦ ꯃꯃꯜ ꯈꯔ ꯂꯩ ꯃꯆꯨꯗꯁꯨ ꯈꯔ ꯂꯩ ꯂꯪꯗꯁꯨ ꯈꯔ ꯂꯩ ꯄꯣꯠ ꯄꯣꯠꯀꯤ ꯃꯈꯥ ꯄꯣꯟꯅ ꯃꯃꯜꯗꯤ ꯑꯗꯨꯝ ꯂꯦꯞꯆꯩ

ꯑꯆꯝꯕ ꯍꯥꯏꯕꯗꯤ ꯃꯌꯦꯛ ꯅꯥꯏꯕ ꯅꯠꯇꯕꯗ ꯂꯩ ꯂꯩ ꯑꯗꯨꯗꯁꯨ ꯃꯨꯒꯥ ꯁꯤꯜꯛꯀꯤ ꯑꯗꯨꯒꯤ ꯃꯈꯜ ꯌꯥꯝꯈꯔꯦ ꯍꯧꯖꯤꯛꯁꯦ ꯑꯩꯈꯣꯏꯗꯤ ꯍꯥꯟꯅꯗꯤ ꯑꯩꯈꯣꯏꯅ ꯑꯁꯨꯡꯕ ꯃꯁꯂꯥꯏ ꯋꯥꯟꯄ꯭ꯂꯥꯏ ꯈꯛ ꯂꯩꯔꯝꯕꯗꯣ ꯍꯧꯖꯤꯛꯇꯤ ꯂꯦꯅꯤꯟ ꯍꯥꯏꯕꯅꯦ ꯄꯥꯁꯃꯤꯟꯅꯥ ꯍꯥꯏꯕꯅꯦ ꯈꯨꯔꯈꯨꯜ ꯃꯅꯥꯎ ꯃꯈꯜ ꯌꯥꯝ ꯌꯥꯝꯈꯔꯦ ꯁꯤꯜꯛꯇ ꯑꯁꯦꯡꯕ ꯁꯤꯜꯛ ꯃꯥꯟꯕꯤ ꯃꯈꯜ ꯌꯥꯝ ꯂꯩꯔꯦ ꯑꯗꯨ ꯃꯈꯜ ꯃꯈꯜꯗꯨꯒꯤ ꯃꯇꯨꯡ ꯏꯟꯅ ꯔꯦꯠꯁꯨ ꯑꯗꯨꯝ ꯈꯦꯅꯕ ꯂꯩ ꯑꯗ ꯄꯣꯠꯇꯨ ꯌꯦꯡꯉꯀꯥꯟꯗ ꯑꯄꯥꯝꯕꯗꯣ ꯁꯤꯅ ꯁꯤꯅꯤ ꯁꯤꯅ ꯁꯤꯅꯤ ꯑꯗꯣ ꯍꯌꯦꯡ ꯂꯥꯛꯄꯀꯥꯟꯗ ꯑꯗꯨꯝ ꯇꯥꯛꯆꯒꯦ ꯌꯥꯅꯤ ꯌꯥꯅꯤ ꯂꯥꯏꯟ ꯑꯗꯨꯝ ꯂꯧꯕꯤꯔꯛꯑꯣ ꯌꯥꯔꯦ ꯌꯥꯔꯦ ꯊꯝꯃꯣ ꯊꯝꯃꯣ